ꯍꯜꯂꯣ ꯑꯗꯨ ꯑꯩꯅ ꯉꯁꯥꯏ ꯅꯤꯕꯗꯣ ꯑꯗꯨ ꯅꯪ ꯈ꯭ꯔꯥ ꯍꯥꯞꯆꯤꯟꯕ ꯌꯥꯔꯗꯤ ꯍꯥꯞꯆꯤꯜꯂꯣ ꯍꯥꯏꯅ ꯍꯪꯕꯅꯦ ꯑꯗꯣ ꯑꯩꯁꯤ ꯊꯕꯛ ꯑꯃ ꯇꯧꯒꯦ ꯍꯥꯏꯅ ꯈꯟꯕꯗꯨꯗ ꯄꯩꯁꯥꯁꯤ ꯈꯔꯥ ꯋꯥꯠꯄꯒꯤ ꯅꯪ ꯑꯗꯨ ꯄꯥꯡꯕꯤꯌꯣ ꯍꯥꯏꯅ ꯅꯤꯕꯅꯦ ꯍꯣꯏ ꯑꯩꯈꯣꯏꯗꯤ ꯋꯥꯕꯅꯤꯅ ꯑꯗꯨ ꯃꯄꯨꯅ ꯍꯥꯏꯕꯤ ꯍꯥꯏꯕꯤꯕꯗꯨ ꯑꯗꯨꯝ ꯇꯥꯔꯦ ꯅꯪꯅ ꯍꯥꯞꯆꯤꯟꯕ ꯌꯥꯔꯗꯤ ꯑꯩꯈꯣꯏꯕꯨ ꯑꯃꯨꯛꯇ ꯅꯨꯡꯁꯤꯕꯤꯌꯨ

ꯑꯗꯨꯝ ꯇꯧꯕꯤꯌꯣ ꯍꯣꯏ ꯌꯥꯏꯌꯦ ꯑꯗꯣ ꯀꯔꯝꯕ ꯊꯕꯛꯅꯣ ꯅꯈꯣꯏꯅ ꯑꯩꯈꯣꯏꯕꯨ ꯄꯤꯒꯦꯔꯥ ꯑꯗꯨꯗ ꯑꯗꯨꯝ ꯅꯈꯣꯏꯅ ꯇꯧꯋꯣ ꯍꯥꯏꯕ ꯃꯐꯝꯗ ꯑꯩꯈꯣꯏ ꯇꯧꯕ ꯇꯥꯔꯦꯅ ꯇꯥꯏꯌꯦ ꯇꯥꯗꯦ ꯎꯝ ꯍꯣꯏ ꯎꯝ ꯍꯣꯏ ꯍꯣꯏ